ꯈꯨꯡꯒꯪꯒꯤ ꯃꯤꯑꯣꯏꯁꯤꯡꯗ ꯃꯁꯥꯟꯅꯁꯤꯡꯅ ꯃꯁꯛ ꯊꯣꯛꯄ ꯊꯧꯗꯥꯡ ꯂꯧꯏ ꯈꯨꯗꯝ ꯑꯣꯏꯅ ꯍꯥꯏꯔꯕꯗ ꯑꯐꯕ ꯁꯥꯟꯅꯔꯣꯏꯒꯤ ꯃꯤ ꯋꯥꯠꯇꯦ ꯐꯅ ꯐꯖꯅ ꯂꯥꯏꯔꯕ ꯑꯣꯏꯔꯕꯁꯨ ꯃꯌꯥꯝꯅ ꯃꯒꯤꯗꯃꯛꯇ ꯃꯇꯦꯡ ꯄꯥꯡꯕꯤ ꯃꯌꯥꯝꯅ ꯃꯥꯒꯤꯗꯃꯛꯇ ꯄꯥꯝꯕꯣꯝ ꯇꯤꯡꯕꯤ ꯃꯔꯝ ꯑꯁꯤꯅ ꯃꯥꯕꯨ ꯃꯤ ꯑꯣꯏꯅꯕ ꯃꯥꯒꯤ ꯃꯁꯥꯟꯅꯅ ꯆꯥꯎꯅ ꯃꯇꯦꯡ ꯄꯥꯡꯏ